ꯑꯣ ꯃꯥꯅꯤ ꯃꯥꯅꯤ ꯐꯥꯝꯗ ꯂꯩꯔꯤ ꯀꯔꯤ ꯀꯔꯤ ꯂꯩꯔꯦ

ꯉꯥꯁꯦ ꯃꯈꯟ ꯁꯨꯅ ꯂꯩꯔꯦ ꯑꯆꯧꯕꯁꯨ ꯂꯩ ꯀꯦꯖꯤ ꯑꯥ ꯑꯅꯤꯒꯤ ꯃꯊꯛ ꯇꯥꯕ ꯃꯔꯤ ꯃꯛꯇꯤ ꯌꯧꯔꯔꯣꯏ ꯑꯅꯤ ꯃꯈꯥꯏ ꯑꯍꯨꯝ ꯃꯈꯥꯏꯒꯤ ꯂꯩ ꯂꯩ ꯔꯧꯁꯨ ꯂꯩ ꯄꯦꯡꯕꯥꯁꯨ ꯂꯩ ꯉꯥ ꯃꯈꯟ ꯃꯈꯟ ꯑꯔꯦꯝꯕ ꯃꯈꯩ ꯔꯧꯁꯦ ꯀꯤꯂꯣ ꯑꯅꯤ ꯃꯈꯥꯏꯗꯩꯅ ꯑꯍꯨꯝ ꯃꯈꯥꯏꯒꯤ ꯆꯥꯡ ꯇꯥꯔꯦ ꯆꯥꯎꯔꯦ ꯉꯥꯗꯤ ꯐꯖꯅ ꯃꯣꯟ ꯑꯅꯤꯃꯨꯛ ꯀꯤꯂꯣꯗꯗꯤ ꯅꯣꯔꯃꯦꯟ ꯑꯣꯏꯅ ꯁꯨꯝ ꯑꯣꯟꯕ ꯃꯇꯝꯗ ꯆꯅꯤ ꯈꯛꯇ ꯁꯥꯏꯑꯕꯀꯣ ꯑꯗꯨꯒ ꯃꯣꯟꯒꯨꯝꯕ ꯁꯨꯃꯥꯏꯅ ꯆꯥꯎ ꯆꯥꯎꯅ ꯂꯧꯔ ꯀꯥꯟꯗꯗꯤ ꯃꯃꯟꯁꯨ ꯈꯔ ꯇꯥꯔꯛꯏ ꯑꯗꯩ ꯉꯥꯗꯁꯨ ꯈꯔ ꯍꯥꯞꯄꯤ ꯑꯗꯨꯃꯥꯏꯅ ꯑꯗꯨ ꯁꯣꯝꯒꯤ ꯀꯩꯅꯣꯒꯤ ꯑꯉꯥꯡꯒꯤ ꯀꯩꯅꯣꯒꯤ ꯇꯧꯕꯩ ꯑꯣꯏꯇꯥꯔꯒꯗꯤ ꯌꯥꯝ ꯐꯔꯦ ꯑꯗꯨ ꯑꯣꯏꯇꯥꯔꯒꯗꯤ ꯀꯔꯤ ꯅꯨꯃꯤꯠꯇ ꯀꯔꯝ ꯀꯥꯟꯗ ꯄꯥꯝꯃꯤꯅꯣ ꯌꯨꯝꯁꯥꯀꯩꯁꯥ ꯅꯨꯃꯤꯠꯇ ꯌꯨꯝꯁꯥꯀꯩꯁꯥ ꯅꯨꯃꯤꯠꯇ ꯑꯣꯏꯔꯒꯗꯤ ꯑꯗꯨꯒꯤ ꯃꯃꯥꯡ ꯅꯨꯃꯤꯠꯇ ꯐꯥꯗ ꯌꯥꯔꯔꯣꯏ ꯂꯩ ꯂꯩ ꯂꯩ ꯎꯝ

ꯎꯝ ꯎꯝ

ꯌꯥꯏ ꯌꯥꯏ ꯄꯨꯡ ꯃꯤ ꯎꯝ ꯂꯣꯀꯦꯁꯟꯁꯨ ꯎꯝ ꯂꯣꯀꯦꯁꯟꯁꯤ ꯃꯦꯞꯇꯁꯨ ꯊꯥꯔꯛꯑꯒꯦ ꯑꯗꯨꯒ ꯌꯥꯝ ꯂꯥꯏꯕ ꯃꯐꯝꯅꯤ ꯑꯩꯈꯣꯏꯒꯤ ꯂꯧꯁꯤ ꯁꯨꯝ ꯆꯪꯂꯛꯑꯒ ꯂꯧꯁꯤꯒꯤ ꯐꯥꯝ ꯍꯧꯔꯛꯄꯒꯤ ꯃꯆꯤꯟ ꯑꯗꯨ ꯃꯄꯥꯗꯨꯗ ꯑꯩꯈꯣꯏꯒꯤ ꯀꯩꯅꯣ ꯒꯥꯔꯤ ꯉꯥꯏꯐꯝ ꯍꯥꯏꯇꯥꯔꯦꯀꯣ ꯄꯥꯔꯛꯀꯤꯡ ꯑꯃꯒꯨꯝꯕ ꯃꯆꯥ ꯑꯃ ꯂꯩꯕꯅꯦꯕ ꯑꯗꯨꯒꯤ ꯍꯦꯛ ꯃꯅꯤꯡꯗꯨꯗ ꯐꯥꯝ ꯑꯃ ꯂꯩꯕꯅꯦ ꯑꯗꯨꯒꯤ ꯐꯥꯝꯗꯨꯗꯅꯦꯕ ꯑꯗꯨꯒ ꯑꯗꯨꯝ ꯑꯩꯈꯣꯏ ꯁꯣꯝ ꯃꯤ ꯑꯗꯨꯝ ꯃꯔꯥꯡ ꯀꯥꯏꯅ ꯂꯩ ꯑꯌꯨꯛꯇꯨ ꯈꯤꯇꯪ ꯐ꯭ꯔꯦꯁ ꯄꯥꯝꯃꯤ ꯍꯥꯏꯕꯅꯤꯅ ꯑꯌꯨꯛꯇꯨꯗ ꯑꯗꯨꯝ ꯇꯧꯔꯒ ꯉꯝꯅꯕ ꯐꯥꯔꯒ ꯊꯝꯂꯝꯃꯒꯦ ꯑꯗꯨꯒ ꯍꯥꯏꯗꯤ ꯑꯗꯨꯝ ꯂꯧꯕꯤꯔꯕ ꯌꯥꯔꯅꯤ ꯑꯗꯨꯝ ꯃꯃꯟꯒꯤꯗꯤ ꯀꯩꯁꯨ ꯎꯝ

ꯎꯝ ꯏꯁꯥ ꯂꯩꯔꯝꯒꯅꯤ ꯏꯁꯥ ꯂꯩꯔꯝꯒꯅꯤ ꯏꯁꯥ ꯂꯩꯔꯒ ꯏꯁꯥꯒ ꯄꯥꯊꯣꯛ ꯄꯥꯁꯤꯟ ꯇꯧꯔꯒ ꯈꯣꯠꯂꯒ ꯑꯗꯨꯝ ꯌꯥꯅꯤ ꯑꯗꯣ ꯃꯃꯟꯗꯨꯗꯤ ꯑꯗꯨꯝ ꯑꯩꯈꯣꯏꯅꯁꯨ ꯑꯗꯨꯝ ꯆꯥꯎꯅ ꯆꯥꯎꯅ ꯂꯧꯕꯗꯗꯤ ꯑꯗꯨꯝ ꯇꯥꯏꯑꯕ ꯍꯣꯏ ꯑꯗꯨ ꯇꯥꯏꯌꯦ ꯑꯗꯨꯒ ꯑꯗꯨꯃꯥꯏꯅ ꯑꯗꯨꯝ ꯂꯧꯕ ꯌꯥꯅꯤ ꯉꯥꯗꯨ ꯑꯇꯣꯞꯄ ꯃꯈꯟ ꯃꯈꯟꯒꯤ ꯄꯥꯝꯃꯒꯁꯨ ꯑꯗꯨꯝ ꯌꯥꯏ ꯃꯇꯨꯡꯗ ꯑꯩꯈꯣꯏꯒꯤ ꯑꯗꯨ ꯃꯔꯨꯗꯤ ꯑꯩꯈꯣꯏꯅ ꯑꯗꯨꯝ ꯊꯤꯜꯂꯒꯦ ꯋꯥꯏꯅꯁꯗꯦ ꯅꯨꯃꯤꯠꯀꯤꯁꯤꯀꯣ ꯑꯗꯨꯏꯗꯤ ꯋꯥꯏꯅꯁꯗꯦ ꯌꯨꯝꯁꯥꯀꯩꯁꯥ ꯑꯣꯏꯇꯥꯔꯒꯗꯤ ꯂꯩꯕꯥꯛꯄꯣꯛꯄ ꯅꯨꯃꯤꯠ ꯇꯨꯗꯒꯤ ꯔꯦꯗꯤ ꯇꯧꯔ ꯊꯝꯃꯒ ꯋꯥꯏꯅꯁꯗꯦ ꯑꯌꯨꯛꯇ ꯐꯥꯔꯒꯦ ꯍꯣꯏ ꯍꯣꯏ ꯑꯗꯨ ꯑꯅꯝꯕꯅ

ꯌꯥꯏ ꯌꯥꯏ ꯌꯥꯏ ꯀꯦꯖꯤ ꯑꯥ ꯍꯣꯏ ꯍꯣꯏ ꯌꯦꯡꯉꯝꯃꯒꯦ ꯀꯦꯖꯤ ꯑꯍꯨꯝꯒꯤ ꯃꯊꯛꯇ ꯉꯥꯛꯇ ꯐꯥꯔꯝꯃꯒꯦ ꯎꯝ ꯍꯥꯏꯗꯤ ꯃꯇꯨꯡꯗꯁꯨ ꯑꯩꯈꯣꯏꯗ ꯀꯩꯅꯣ ꯂꯧꯁꯤꯗ ꯂꯥꯛꯇꯣꯏꯅꯦꯕ ꯐꯥꯝ ꯉꯥ ꯑꯗꯨ ꯍꯥꯎꯕꯅꯤ ꯈꯣꯠꯄꯅꯤ ꯍꯥꯏꯕꯗꯣ ꯑꯥ ꯅꯈꯣꯏ ꯃꯔꯥꯡ ꯀꯥꯏꯅ ꯑꯗꯨꯝ ꯊꯝꯂꯝꯒꯦ ꯑꯗꯨꯝ ꯂꯥꯛꯑꯣ ꯑꯗꯨꯝ ꯂꯧꯔꯒ ꯑꯗꯨꯝ ꯌꯦꯡꯉꯁꯤ ꯑꯗꯣ ꯎꯝ ꯎꯝ ꯎꯝ ꯎꯝ ꯎꯝ ꯎꯝ ꯐꯔꯦ ꯐꯔꯦ ꯍꯣꯏ ꯍꯣꯏ ꯐꯔꯦ ꯐꯔꯦ ꯑꯗꯨꯗꯤ ꯎꯝ ꯊꯝꯃꯦ ꯊꯝꯃꯦ